ꯑꯩꯅ ꯈ꯭ꯋꯥꯏꯗꯒꯤ ꯄꯥꯝꯕ ꯕꯥꯏꯛꯇꯤ ꯑꯇꯩ ꯑꯃꯠꯇ ꯅꯠꯇꯦ ꯄ꯭ꯂꯦꯖꯔꯁꯤ ꯑꯁꯤ ꯌꯥꯝ ꯄꯥꯝꯃꯦ ꯑꯗꯨ ꯑꯩ ꯍꯧꯖꯤꯛ ꯑꯦꯛꯇꯤꯚꯥ ꯑꯣꯏꯅ ꯊꯧꯔꯦ ꯃꯆꯨꯁꯨ ꯑꯩꯅ ꯄꯥꯝꯕꯗꯤ ꯑꯃꯨꯕ ꯄꯥꯝꯕꯅꯤ ꯑꯗꯨ ꯍꯪꯒꯝꯄꯥꯜ ꯑꯣꯏꯅ ꯊꯧꯔꯦ ꯑꯗꯨ ꯄꯥꯝꯃꯝꯅꯤꯅ ꯍꯥꯏꯗꯤ ꯑꯩꯅ ꯄꯥꯝꯕꯗꯣ ꯊꯣꯛꯗ꯭ꯔꯒꯁꯨ ꯑꯩꯅ ꯑꯉꯝꯕ ꯑꯗꯨ ꯊꯧꯔꯦ ꯍꯧꯖꯤꯛꯇꯤ ꯒꯥꯔꯤꯗꯨ ꯃꯌꯥꯝ ꯑꯃ ꯑꯩꯅ ꯄꯥꯝꯕꯗꯤ ꯃꯌꯥꯝ ꯑꯃ ꯂꯩꯒꯔꯁꯨ ꯃꯃꯟꯗꯨ ꯇꯥꯡꯕꯅꯤꯅ ꯑꯩꯁꯤ ꯉꯝꯗꯦꯕ ꯑꯗꯒꯤ ꯒꯥꯔꯤꯗꯨꯁꯨ ꯑꯩꯅ ꯁꯨꯝꯅ ꯍꯥꯏꯗꯤ ꯄꯥꯝꯗ꯭ꯔꯒꯁꯨ ꯃꯆꯨꯗꯨ ꯄꯥꯝꯗ꯭ꯔꯒꯁꯨ ꯑꯩꯅ ꯊꯧꯕꯗꯨ ꯅꯣꯡꯃꯒꯤ ꯁꯨꯝ ꯊꯧꯔꯝꯅꯤꯅ ꯑꯩꯉꯣꯟꯗ ꯈꯨꯠꯂꯣꯏꯕ ꯍꯥꯏꯗꯤ ꯅꯨꯡꯉꯥꯏꯕ ꯍꯥꯏꯗꯨ ꯑꯣꯏꯔꯦ ꯑꯩꯅ ꯃꯐꯝ ꯑꯃꯗ ꯆꯠꯀꯦꯔꯥ ꯑꯃꯗ ꯆꯠꯀꯦꯔꯥ ꯒꯥꯔꯤꯗꯣ ꯑꯩꯅ ꯑꯗꯨꯝ ꯊꯧꯔꯝꯅꯤꯅ ꯏꯁꯥꯅ ꯑꯩꯒꯤ ꯑꯗꯨꯝꯅ ꯍꯥꯏꯗꯤ ꯀꯟꯇ꯭ꯔꯣꯜ ꯇꯧꯕ ꯉꯝꯃꯦꯕ ꯑꯗꯨꯝꯅ ꯆꯤꯡ ꯀꯥꯒꯦꯔꯥ ꯑꯗꯒꯤ ꯑꯋꯥꯡꯕꯗ ꯀꯨꯝꯊꯔꯛꯑꯁꯨ ꯄꯥꯏꯊꯔꯛꯑꯁꯨ ꯑꯗꯨꯝ ꯑꯩ ꯊꯣꯛꯄ ꯍꯥꯏꯗꯤ ꯒꯥꯔꯤꯗꯨꯒꯤ ꯆꯥꯡꯗꯣ ꯑꯩꯅ ꯄꯨꯕ ꯉꯝꯃꯝꯅꯤꯅ ꯑꯩ ꯑꯗꯨꯝ ꯄꯥꯝꯃꯦ ꯍꯧꯖꯤꯛ ꯑꯅꯧꯕ ꯑꯃ ꯂꯩꯔꯨ ꯃꯇꯝꯗ ꯃꯃꯟ ꯇꯥꯡꯉꯒꯁꯨ ꯑꯗꯨꯏ ꯄꯣꯠꯇꯣ ꯄꯥꯏꯔꯨ ꯃꯇꯝꯗꯗꯤ ꯑꯩꯁꯤ ꯈꯤꯇꯪ ꯑꯩꯉꯣꯟꯗ ꯈꯨꯠꯂꯣꯏꯕꯗꯣ ꯋꯥꯠꯀꯅꯤ ꯑꯩꯅ ꯊꯧꯔꯤꯕ ꯈꯔꯁꯤ ꯒꯥꯔꯤꯁꯤ ꯑꯁꯤꯅ ꯑꯩꯗꯤ ꯐꯔꯦ ꯈꯣꯠꯂꯦ ꯍꯥꯏꯕ ꯇꯥꯏ ꯑꯩꯗꯤ ꯁꯤꯒꯨꯝꯕ ꯅꯨꯡꯉꯥꯏꯕ ꯂꯩꯇ꯭ꯔꯦ ꯁꯤ ꯑꯣꯏꯅ ꯄꯥꯝꯃꯦ ꯑꯩꯗꯤ